ꯍꯧꯖꯤꯛ ꯈ꯭ꯋꯥꯏꯗꯒꯤ ꯌꯥꯝꯅ ꯆꯦꯂꯦꯟꯖꯤꯡ ꯑꯣꯏꯔꯤꯕꯗꯤ ꯀꯔꯞꯁꯟ ꯍꯥꯏꯕꯁꯤ ꯍꯤꯔꯝ ꯈꯨꯗꯤꯡꯃꯛꯇ ꯀꯔꯞꯁꯟ ꯇꯧꯔꯛꯄ ꯒꯣꯕꯔꯃꯦꯟꯒꯤ ꯄ꯭ꯔꯥꯏꯚꯦꯠꯀꯤ ꯑꯦꯅꯤ ꯍꯤꯔꯝ ꯈꯨꯗꯤꯡꯃꯛꯇ ꯀꯔꯞꯁꯟ ꯌꯥꯎꯔꯛꯄꯁꯤꯅ ꯚꯥꯔꯠ ꯑꯁꯤ ꯆꯥꯎꯈꯠꯄꯗ ꯊꯤꯟꯊꯍꯟꯕ ꯑꯁꯦꯡꯕ ꯑꯆꯨꯝꯕ ꯄꯥꯝꯖꯕ ꯃꯤꯑꯣꯏ ꯀꯌꯥꯗꯗꯤ ꯃꯁꯤꯅ ꯑꯀꯥꯏꯕ ꯌꯥꯝꯅ ꯑꯣꯏꯍꯜꯂꯤ ꯃꯁꯤꯅ ꯒꯣꯕꯔꯃꯦꯟꯒꯤ ꯊꯕꯛ ꯆꯪꯕꯗ ꯅꯠꯇ꯭ꯔꯒ ꯄ꯭ꯔꯥꯏꯚꯦꯠꯀꯤ ꯊꯕꯛ ꯆꯪꯕꯗꯕꯨ ꯑꯣꯏꯔꯕꯁꯨ ꯅꯠꯇ꯭ꯔꯒ ꯏꯁꯀꯤꯝ ꯑꯃ ꯄ꯭ꯔꯖꯥꯁꯤꯡꯅ ꯐꯪꯅꯕ ꯍꯣꯠꯅꯕꯗ ꯃꯗꯨꯗ ꯀꯔꯞꯁꯟ ꯇꯧꯕ ꯍꯤꯔꯝ ꯈꯨꯗꯤꯡꯃꯛꯇ ꯀꯔꯞꯁꯟꯅ ꯊꯨꯝꯍꯠꯂꯕ ꯂꯩꯕꯥꯛ ꯑꯃ ꯍꯥꯏꯕꯗꯨ ꯑꯣꯏꯔꯛꯏ ꯃꯁꯤꯅ ꯄ꯭ꯔꯖꯥꯁꯤꯡꯒꯤ ꯐꯪꯒꯗꯕ ꯍꯛ ꯅꯠꯇ꯭ꯔꯒ ꯃꯤ ꯑꯃꯒꯤ ꯐꯪꯐꯝ ꯊꯣꯛꯄ ꯃꯁꯥꯒꯤ ꯃꯦꯔꯤꯠ ꯑꯗꯨꯕꯨ ꯅꯝꯊꯕꯤꯗꯨꯅ ꯁꯦꯟ ꯄꯥꯏꯕ ꯃꯤꯅ ꯁꯦꯟ ꯁꯦꯟ ꯄꯥꯏꯕ ꯃꯤꯅ ꯑꯆꯧ ꯑꯁꯥꯡ ꯑꯣꯏꯁꯤꯜꯂꯛꯄ ꯂꯥꯏꯔꯤꯛ ꯂꯥꯏꯁꯨ ꯍꯩꯇ꯭ꯔꯒꯁꯨ ꯁꯦꯟꯖꯥ ꯊꯨꯝꯖꯥ ꯇꯧꯗꯨꯅ ꯁꯦꯟ ꯄꯤꯗꯨꯅ ꯊꯕꯛ ꯆꯪꯕ ꯑꯆꯧ ꯑꯆꯧꯕ ꯄꯣꯁ ꯄꯥꯏꯁꯤꯟꯗꯨꯅ ꯍꯦꯟꯅ ꯚꯥꯔꯠ ꯑꯁꯤꯕꯨ ꯆꯥꯎꯊꯅꯕ ꯃꯔꯝ ꯑꯃ ꯑꯣꯏꯍꯜꯂꯤ ꯃꯔꯝ ꯑꯗꯨꯅ ꯒꯣꯕꯔꯃꯦꯟꯅ ꯃꯁꯤꯗꯒꯤ ꯉꯥꯛꯊꯣꯛꯅꯉꯥꯏꯒꯤꯗꯃꯛꯇ ꯑꯦꯟꯇꯤ ꯀꯔꯞꯁꯟ ꯁꯦꯜ ꯀꯌꯥ ꯂꯤꯡꯈꯠꯂꯤ